ꯇꯁꯦꯡꯅ ꯚꯥꯔꯠꯇ ꯌꯦꯡ ꯚꯥꯔꯠꯀꯤ ꯑꯣꯏꯕ ꯐꯤꯕꯝꯗ ꯌꯦꯡꯕ ꯀꯥꯟꯗ ꯇꯁꯦꯡꯅ ꯑꯥꯔꯇꯤꯁ ꯑꯃꯒꯤ ꯑꯣꯏꯕ ꯃꯍꯥꯛꯀꯤ ꯊꯥꯛ ꯑꯁꯤ ꯑꯁꯨꯛꯀꯤ ꯃꯇꯤꯛ ꯅꯦꯝꯈ꯭ꯔꯦ ꯃꯔꯝꯗꯤ ꯑꯩꯈꯣꯏꯅ ꯀꯔꯤꯒꯨꯝꯕ ꯑꯩꯈꯣꯏꯅ ꯑꯥꯔꯇꯤꯁ ꯑꯃ ꯑꯣꯏꯒꯦ ꯍꯥꯏꯕ ꯇꯥꯔꯒꯗꯤ ꯏꯁꯥꯒꯤ ꯑꯣꯏꯅ ꯑꯇꯇꯥꯏ ꯑꯣꯏꯅ ꯍꯧꯔꯛꯀꯅꯤ ꯃꯔꯝꯗꯤ ꯑꯩꯈꯣꯏꯒꯤ ꯑꯣꯏꯕ ꯍꯥꯏꯗꯤ ꯃꯈꯥꯗ ꯕꯦꯛꯒ꯭ꯔꯥꯎꯟ ꯁꯄꯣꯔꯠ ꯇꯧꯕꯅꯤꯅꯕ ꯀꯅꯥꯁꯨ ꯂꯩꯇꯦ ꯃꯔꯝ ꯑꯁꯤꯅ ꯑꯩꯈꯣꯏ ꯏꯁꯥꯅ ꯑꯇꯇꯥꯏ ꯑꯣꯏꯅ ꯍꯧꯖꯔꯛꯑꯕ ꯀꯥꯟꯗ ꯃꯌꯥꯝꯅ ꯄꯥꯝꯕꯤꯒꯤꯕ ꯇꯥꯔꯒꯗꯤ ꯃꯍꯥꯛꯀꯤ ꯐꯤꯔꯥꯜ ꯃꯃꯥꯏ ꯆꯨꯝꯒꯅꯤ ꯕꯠ ꯑꯗꯨꯕꯨ ꯃꯌꯥꯝꯅ ꯄꯥꯝꯈꯤꯗꯕ ꯇꯥꯔꯒꯗꯤ ꯃꯥ ꯇꯁꯦꯡꯅ ꯀꯥꯡꯈ ꯊꯥꯡ ꯑꯣꯜꯂꯒ ꯂꯩꯒꯅꯤ ꯃꯁꯤꯒꯤ ꯈꯨꯗꯝ ꯑꯃ ꯍꯥꯏꯕꯕꯨ ꯑꯩꯈꯣꯏꯅ ꯃꯌꯥꯝꯗ ꯍꯥꯏꯕ ꯀꯥꯟꯗ ꯃꯌꯥꯝꯅ ꯑꯣꯏꯅ ꯌꯦꯡꯉꯛꯄ ꯀꯥꯟꯗ ꯑꯩꯈꯣꯏ ꯏꯁꯥꯅ ꯀꯕꯤ ꯑꯃ ꯊꯦꯡꯅꯔꯦꯅ ꯈꯜꯂꯁꯤ ꯀꯕꯤ ꯑꯁꯤꯅ ꯁꯩꯔꯦꯡ ꯑꯃ ꯏꯔꯛꯑꯦ ꯃꯊꯪꯒꯤ ꯑꯣꯜꯂꯛꯄ ꯊꯥꯗ ꯃꯥ ꯁꯩꯔꯦꯡ ꯑꯃ ꯑꯣꯜꯂꯛꯇ꯭ꯔꯦ ꯑꯩꯈꯣꯏꯅ ꯃꯉꯣꯟꯗ ꯀꯩꯁꯨ ꯆꯠꯂꯒ ꯍꯥꯏꯗꯤ ꯅꯪ ꯁꯩꯔꯦꯡ ꯏꯔꯛꯇ꯭ꯔꯤ ꯀꯩꯒꯤꯅꯣ ꯀꯩꯁꯨ ꯍꯪꯅꯗꯦ ꯃꯔꯝ ꯑꯁꯤꯅ ꯑꯩꯈꯣꯏꯅ ꯃꯁꯤ ꯍꯪꯉꯛꯇꯕ ꯇꯥꯔꯒꯅꯤ ꯇꯥꯕꯅꯤꯅ ꯃꯁꯥꯅ ꯐꯅ ꯏꯖꯅꯤꯡꯕ ꯇꯥꯔꯒꯁꯨ ꯃꯌꯥꯝꯒꯤ ꯁꯄꯣꯔꯠ ꯑꯃ ꯐꯪꯗ ꯇꯥꯔꯒꯗꯤ ꯃꯥ ꯇꯁꯦꯡꯅ ꯃꯍꯥꯛꯀꯤ ꯏꯟꯇꯔꯦꯁ ꯑꯗꯨ ꯏꯅꯤꯡꯕꯒꯤ ꯏꯟꯇꯔꯦꯁ ꯑꯗꯨ ꯃꯥꯡꯈꯤꯒꯅꯤ ꯃꯔꯝ ꯑꯁꯤꯅ ꯑꯩꯈꯣꯏꯒꯤ ꯚꯥꯔꯠꯇꯗꯤ ꯑꯗꯨꯒꯨꯝꯕ ꯑꯥꯔꯇꯤꯁ ꯑꯃꯒꯤ ꯃꯒꯨꯜ ꯑꯁꯤ ꯇꯁꯦꯡꯅ ꯃꯍꯥꯛꯀꯤ ꯊꯥꯛ ꯑꯁꯤ ꯇꯁꯦꯡꯅ ꯅꯦꯝꯃꯤ ꯍꯥꯏꯅ ꯍꯥꯏꯖꯒꯦ